ꯌꯨꯅꯤꯕꯔꯁ ꯑꯁꯤꯒꯤ ꯃꯇꯥꯡꯗ ꯋꯥꯈꯜ ꯋꯥꯕ ꯋꯥꯐꯝ ꯀꯌꯥ ꯂꯩꯔꯤ ꯃꯗꯨꯅ ꯁꯥꯏꯟꯇꯤꯁꯁꯤꯡꯗ ꯃꯈꯥ ꯇꯥꯅ ꯆꯤꯡꯅꯕ ꯄꯤꯔꯤ ꯗꯥꯛ ꯃꯦꯇꯔ ꯑꯃꯁꯨꯡ ꯗꯥꯛ ꯏꯅꯔꯖꯤ ꯍꯥꯏꯔꯤꯕꯁꯤꯡ ꯑꯁꯤꯒꯤ ꯌꯨꯅꯤꯕꯔꯁꯀꯤ ꯃꯔꯨꯑꯣꯏꯕ ꯁꯔꯨꯛ ꯑꯃ ꯑꯣꯏꯔꯤ ꯑꯗꯨꯝ ꯑꯣꯏꯅꯃꯛ ꯃꯈꯣꯏꯒꯤ ꯑꯀꯛꯅꯕ ꯃꯑꯣꯡ ꯃꯇꯧ ꯑꯗꯨꯗꯤ ꯌꯥꯝꯅ ꯋꯥꯅ ꯂꯩꯔꯤ ꯕ꯭ꯂꯦꯛ ꯍꯣꯜꯒꯤ ꯃꯑꯣꯡ ꯃꯇꯧ ꯏꯕꯦꯟꯇ ꯍꯣꯔꯥꯏꯖꯟꯒꯤ ꯃꯄꯥꯟꯗ ꯀꯔꯤ ꯊꯣꯛꯂꯤꯕꯒꯦ ꯍꯥꯏꯕꯗꯨ ꯈꯪꯅꯕ ꯑꯃꯁꯨꯡ ꯏꯟꯐꯣꯔꯃꯦꯁꯟ ꯄꯦꯔꯥꯗꯣꯛꯁ ꯑꯁꯤ ꯔꯤꯁꯔꯁꯀꯤ ꯑꯦꯛꯇꯤꯞ ꯑꯣꯏꯕ ꯂꯝꯁꯤꯡꯅꯤ